ꯇꯥꯕ꯭ꯔꯣ ꯍꯜꯂꯣ ꯀꯩ ꯂꯝ ꯑꯣꯏꯔꯒꯦ ꯁꯤꯕꯣ ꯍꯣꯏ ꯂꯝꯁꯦ ꯀꯣꯏꯕ ꯂꯥꯛꯆꯕꯅꯤ ꯍꯣꯏ ꯂꯝꯁꯦ ꯀꯣꯏꯕ ꯂꯥꯛꯄꯅꯦ ꯀꯔꯤ ꯀꯔꯤ ꯐꯪꯕꯒꯦ ꯀꯔꯤ ꯀꯔꯤ ꯂꯩ ꯀꯃꯥꯏ ꯇꯧꯔꯤꯒꯦ ꯄꯥꯝꯖꯩꯌꯦ ꯑꯩꯈꯣꯏ ꯃꯅꯤꯄꯨꯔꯒꯤ ꯂꯣꯀꯦꯜꯒꯤ ꯃꯅꯥ ꯃꯁꯤꯡꯁꯤ ꯄꯥꯝꯖꯩꯌꯦ ꯌꯥꯝ ꯍꯥꯎꯗꯣꯏꯁꯨ ꯃꯥꯜꯂꯦ ꯑꯗꯨꯗꯤ ꯍꯧꯖꯤꯛ ꯐ꯭ꯔꯦꯁ ꯑꯣꯏꯕ ꯄꯣꯠꯇꯨ ꯈꯔ ꯂꯧꯕ ꯐꯪꯒꯗ꯭ꯔꯥ ꯑꯗꯨꯗꯤ ꯀꯥꯏꯗ ꯂꯥꯛꯀꯅꯤ ꯎꯝ

ꯑꯣ ꯑꯣ ꯌꯥꯝ ꯐꯩ ꯌꯥꯝ ꯑꯥꯎ ꯎꯔꯦ ꯎꯔꯦ ꯌꯥꯏ ꯌꯥꯏ ꯅꯨꯡꯉꯥꯏ ꯁꯤꯗꯤ ꯌꯥꯝ ꯅꯨꯡꯉꯥꯏ ꯌꯥꯝꯅꯁꯨ ꯐꯖꯩ ꯌꯥꯝꯅꯁꯨ ꯅꯨꯡꯉꯥꯏ ꯑꯗꯨ ꯅꯪ ꯑꯗꯨꯅ ꯍꯛꯆꯥꯡꯗ ꯐꯗꯧꯔꯤꯕ ꯑꯗꯨꯒꯤ ꯕꯤꯖꯤꯇꯦꯕꯜꯁꯤꯡꯗꯣ ꯆꯥꯔꯒ ꯊꯛꯑꯒ ꯍꯛꯆꯥꯡ ꯐꯗꯧ ꯃꯥꯜꯂꯦꯅ ꯈ꯭ꯔꯥ ꯄꯨꯈꯤꯒꯦ ꯂꯧꯈꯤꯒꯦ ꯇꯧꯕꯅꯦ ꯑꯗꯨꯝ ꯎꯕꯁꯤꯗ ꯍꯥꯎꯗꯧꯁꯨ ꯃꯥꯟꯕ ꯍꯛꯆꯥꯡ ꯐꯒꯗꯧꯁꯨ ꯃꯥꯟꯕ ꯚꯤꯖꯤꯇꯦꯕꯜꯁꯤꯡꯁꯤ ꯑꯁꯣꯝꯗꯒꯤ ꯄꯨꯊꯣꯛꯂꯛꯄ ꯍꯤꯗꯥꯛ ꯀꯥꯞꯄ ꯈꯣꯠꯄꯁꯤꯡꯁꯤꯗꯤ ꯆꯥꯅꯤꯡꯗꯦ ꯄꯥꯝꯗꯦ ꯍꯛꯆꯥꯡꯁꯨ ꯁꯣꯛꯏꯀꯣ ꯐꯖꯗ꯭ꯔꯒꯁꯨ ꯍꯥꯔ ꯅꯨꯡ ꯆꯥꯏꯗꯕ ꯍꯧꯖꯤꯛ ꯃꯇꯝꯒꯤ ꯚꯤꯇꯥꯃꯤꯟ ꯑꯗꯨ ꯑꯗꯥ ꯀꯥꯞꯇꯕ ꯚꯤꯖꯤꯇꯦꯕꯜ ꯁꯤꯡꯁꯤ ꯃꯁꯛ ꯐꯖꯗꯁꯅꯨ ꯑꯗꯨꯒꯨꯝꯕꯗꯨ ꯆꯥꯔꯒ ꯍꯛꯆꯥꯡ ꯐꯅ ꯅꯥꯗ ꯌꯦꯛꯇꯕ ꯑꯣꯏꯅ ꯂꯩꯒꯗꯕ

ꯎꯝ ꯑꯗꯨ ꯈꯔꯥ ꯆꯥꯔꯗꯤ ꯑꯗꯨ ꯆꯥꯕꯅ ꯐꯒꯗꯕ ꯍꯛꯆꯥꯡ ꯑꯗꯨꯒꯨꯝꯕꯗꯨ ꯑꯗꯨ ꯐꯕꯅꯦ ꯑꯗꯨꯒꯨꯝꯕꯗꯨ ꯄꯥꯝꯕ ꯑꯗꯨ ꯎꯕꯗꯅꯦ ꯑꯩꯅ ꯄꯣꯠꯁꯦ ꯎꯕꯗ ꯍꯦꯛꯇ ꯈꯪꯉꯦꯕ ꯑꯗꯨ ꯎꯕꯗ ꯃꯅꯤꯄꯨꯔꯒꯤ ꯄꯣꯠꯆꯩꯁꯤꯡꯁꯦ ꯄꯨꯅꯤꯡꯕ ꯍꯥꯏꯇꯥꯔꯦ ꯃꯅꯤꯄꯨꯔꯗ ꯄꯨꯁꯤꯜꯂꯒ ꯚꯤꯖꯤꯇꯦꯕꯜꯁꯤꯡꯁꯦ ꯄꯤꯖꯕꯗ ꯃꯈꯣꯏꯁꯤ ꯄꯥꯝꯗꯅ ꯑꯗꯨꯝ ꯂꯧ ꯂꯥꯛꯑꯗꯕꯅꯦ ꯍꯥꯏ ꯇꯥꯔꯦ ꯑꯗꯨꯗꯤ ꯑꯥꯎ ꯍꯣ ꯍꯣꯏ ꯑꯗꯨꯗꯤ ꯁꯤꯗꯤ ꯌꯥꯝꯅ ꯐꯖꯔꯦ ꯍꯥꯎꯁꯨ ꯍꯥꯎꯔꯅꯤ ꯎꯝ ꯐꯔꯦ ꯐꯔꯦ ꯊꯝꯃꯣ ꯊꯝꯃꯣ